ꯍꯜꯂꯣ ꯍꯟꯗꯛ ꯄꯣꯠꯁꯤꯠꯁꯦ ꯈꯔꯗꯤ ꯐꯩꯌꯦꯕꯨ ꯏꯋꯥꯠ ꯋꯥꯠꯂꯤꯗ ꯀꯩꯅꯣꯝ ꯇꯧꯔꯤꯌꯦ ꯍꯟꯗꯛꯇꯤ ꯈꯤꯇꯪ ꯍꯟꯗꯔꯛꯑꯦ ꯍꯥꯟꯅꯗꯤ ꯌꯥꯝ ꯁꯤꯠꯂꯝꯃꯦ ꯑꯗꯣ ꯁꯤꯠꯄꯨꯗꯤ ꯑꯗꯨꯝ ꯁꯤꯠꯂꯦꯕ ꯍꯧꯖꯤꯛꯁꯨ ꯑꯗ ꯍꯥꯟꯅꯒ ꯍꯥꯏꯔꯨꯔꯒꯗꯤ ꯍꯧꯖꯤꯛꯁꯦ ꯈꯤꯇꯪ ꯍꯟꯗꯔꯛꯑꯦ ꯍꯥꯏꯗꯤ ꯗꯨꯀꯥꯟ ꯀꯔꯤ ꯀꯔꯥ ꯁ꯭ꯋꯥꯏꯗꯁꯨ ꯃꯌꯥꯝ ꯑꯃ ꯂꯩꯁꯤꯜꯂꯕꯅꯤꯅꯀꯣ ꯑꯩꯈꯣꯏ ꯎꯝ ꯀꯥꯏꯗ ꯂꯩꯒꯦ ꯅꯪꯕꯨ ꯑꯣ ꯑꯗꯨꯗꯤ ꯊꯣꯛꯂꯛ ꯀꯥꯟꯗ ꯑꯗꯨꯝ ꯑꯩꯈꯣꯏ ꯍꯣꯇꯦꯜꯁꯤꯗ ꯑꯗꯨꯝ ꯑꯥ ꯆꯥ ꯅꯨꯡ ꯊꯛꯃꯤꯟꯅꯔꯁꯨ ꯌꯥꯏ ꯆꯥꯛ ꯆꯔꯥ ꯑꯃ ꯆꯥꯃꯤꯟꯅꯔꯁꯨ ꯌꯥꯏꯅꯦ ꯍꯧꯖꯤꯛꯇꯤ ꯍꯣꯇꯦꯜ ꯌꯥꯝꯂꯕꯅꯤꯅꯅꯦ ꯆꯥꯅꯨꯡ ꯀꯔꯤ ꯀꯔꯥꯁꯤꯁꯨ ꯊꯛꯄꯨꯗꯤ ꯊꯛꯄ ꯆꯪꯉꯦ ꯑꯗꯨꯁꯨ ꯍꯣꯇꯦꯜꯁꯦ ꯌꯥꯝꯂꯕꯅꯤꯅꯀꯣ ꯀꯌꯥ ꯆꯪꯕꯨꯗꯤ ꯆꯪꯂꯒꯁꯨ ꯈꯤꯇꯪ ꯈꯔꯗꯤ ꯋꯥꯠꯂꯦ ꯀꯁꯇꯃꯔꯁꯦ ꯑꯥ ꯍꯥꯏꯗꯤ ꯑꯩꯈꯣꯏꯗ ꯑꯩꯈꯣꯏ ꯈꯛꯇꯪ ꯐꯝꯂꯝꯕ ꯑꯣꯏꯔꯒꯗꯤꯀꯣ ꯈꯔꯁꯨ ꯍꯦꯟꯅ ꯁꯤꯠꯇꯧꯕ ꯍꯧꯖꯤꯛꯇꯤ ꯂꯣꯏꯅ ꯈꯔ ꯈꯔ ꯑꯅꯤ ꯑꯍꯨꯝ ꯐꯝꯅꯔꯛꯂꯕꯅꯤꯅ ꯑꯩꯈꯣꯏꯗꯁꯨ ꯈꯔ ꯆꯪ ꯑꯃꯗꯁꯨ ꯈꯔ ꯆꯪ ꯂꯣꯏꯅ ꯇꯧꯅꯔꯦꯕ ꯎꯝ ꯍꯥꯎꯋꯦ ꯍꯧꯖꯤꯛꯁꯨ ꯑꯗꯨꯝ ꯁꯦꯝꯂꯤꯌꯦ ꯕꯣꯔꯥ ꯀꯩꯀꯥꯁꯨ ꯑꯗꯨꯝ ꯅꯪ ꯊꯣꯛꯂꯛ ꯀꯥꯟꯗ ꯑꯗꯨꯝ ꯆꯥ ꯌꯥꯔꯅꯤꯗ ꯄꯨꯂꯞ ꯆꯥꯃꯤꯟꯅꯔ ꯂꯣꯏꯔꯦ ꯍꯣꯏ ꯀꯣꯐꯤꯁꯨ ꯊꯝꯕ ꯍꯧꯔꯦ ꯀꯣꯐꯤꯁꯨ ꯊꯝꯕ ꯍꯧꯔꯦ ꯑꯍꯟ ꯀꯩꯀꯥꯗꯤ ꯀꯣꯐꯤꯒꯨꯝꯕꯗꯤ ꯀꯌꯥ ꯊꯛꯇꯦꯕꯀꯣ ꯍꯧꯖꯤꯛ ꯏꯟꯈꯠꯂꯛꯂꯤꯕꯁꯤꯡꯁꯦ ꯑꯁꯤꯒꯨꯝꯕꯗꯅ ꯅꯨꯡꯗꯥꯡꯒꯨꯝꯕꯗꯗꯤ ꯌꯥꯝ ꯊꯛꯑꯦ ꯀꯣꯐꯤꯒꯨꯝꯕꯁꯦ ꯀꯣꯐꯤꯗꯤ ꯑꯗꯨꯝ ꯐꯖꯅ ꯁꯤꯠꯂꯦ ꯍꯣꯏ ꯕꯣꯔꯥꯁꯨ ꯑꯗꯨꯝ ꯁꯤꯠꯂꯦ ꯁꯤꯠꯄꯨꯗꯤ ꯁꯤꯠꯂꯦꯕꯀꯣ ꯑꯗꯣꯏꯁꯨ ꯂꯩꯗꯅ ꯁꯨꯝ ꯍꯥꯟꯅꯗꯤ ꯌꯥꯝ ꯐꯖꯅ ꯌꯥꯝ ꯇꯥꯏꯠ ꯑꯣꯏꯔꯝꯃꯦꯕ ꯀꯁꯇꯃꯔꯁꯦ ꯍꯧꯖꯤꯛꯄꯨꯗꯤ ꯈꯔ ꯈꯤꯇꯪ ꯑꯃ ꯑꯅꯤ ꯑꯗꯨꯝ ꯍꯟꯊꯅꯔꯦꯕ ꯍꯥꯏꯗꯤ ꯑꯥ ꯁꯤꯗꯩꯁꯤꯗ ꯑꯃꯅꯤ ꯂꯩꯁꯤꯜꯂꯛꯄꯁꯤꯗꯀꯣ ꯑꯗꯨꯝ ꯀꯣꯐꯤꯗꯤ ꯅꯨꯡꯗꯥꯡꯗ ꯌꯥꯝ ꯁꯤꯠꯂꯦ ꯀꯣꯐꯤꯒꯨꯝꯕꯁꯤꯗꯤ ꯍꯣꯏ ꯑꯗꯣ ꯏꯪꯁꯨ ꯏꯪꯕꯅꯤꯅ ꯄꯥꯝꯅꯩꯗꯅ ꯃꯌꯥꯝꯅꯁꯨꯀꯣ ꯏꯪꯂꯕꯅꯤꯅ ꯅꯨꯡꯗꯥꯡꯗ ꯀꯣꯐꯤ ꯊꯛꯄ ꯈꯣꯠꯄ ꯑꯗꯩꯗꯤ ꯉꯁꯥꯏ ꯕꯖꯥꯔꯒꯨꯝꯕꯗꯁꯨ ꯏꯁꯇ꯭ꯔꯤꯠ ꯐꯨꯗ ꯀꯨꯝꯕ ꯂꯩꯕꯁꯤꯡꯁꯦ ꯅꯨꯡꯗꯥꯡ ꯑꯗꯨꯝ ꯋꯥꯛꯀꯤꯡ ꯊꯣꯛꯅꯔ ꯀꯣꯐꯤꯒꯨꯝꯕꯁꯦ ꯊꯛꯅꯩꯗꯅ ꯑꯗꯨꯅ ꯁꯤꯗꯁꯨ ꯑꯗꯨꯝ ꯀꯣꯐꯤ ꯊꯝꯂꯒ ꯑꯥ ꯁꯤꯠꯄ꯭ꯔꯥ ꯈꯣꯠꯄ꯭ꯔꯥ ꯑꯗꯨꯝ ꯊꯝꯂꯒ ꯌꯦꯡꯂꯒꯦꯅ ꯌꯦꯡꯕꯅꯦ ꯁꯤꯠꯄꯨꯗꯤ ꯁꯤꯠꯂꯦ ꯀꯣꯐꯤꯁꯨ ꯑꯗꯨꯝ ꯍꯣꯏ ꯅꯪꯁꯨ ꯑꯗꯨꯝ ꯊꯣꯛꯂꯛ ꯀꯥꯟꯗ ꯀꯣꯐꯤ ꯊꯛꯃꯤꯟꯅꯔꯁꯤ ꯑꯗꯨꯝ ꯌꯥꯔꯦꯗ ꯁꯤꯗ ꯄꯨꯂꯞ ꯎꯝ ꯍꯣꯏ ꯍꯣꯏ ꯑꯧ ꯑꯧ ꯑꯥ